ꯉꯁꯤ ꯅꯨꯃꯤꯠ ꯇꯥꯡ ꯀꯨꯟꯃꯉꯥ ꯊꯥ ꯇꯔꯦꯠ ꯆꯍꯤ ꯂꯤꯁꯤꯡ ꯑꯅꯤꯒ ꯀꯨꯟꯃꯔꯤ ꯅꯨꯃꯤꯠꯁꯤꯗ ꯑꯩ ꯗꯦꯂꯤ ꯆꯠꯀꯦ ꯍꯥꯏꯅ ꯐ꯭ꯂꯥꯏꯠ ꯇꯤꯀꯦꯠ ꯀꯛꯊꯣꯛꯈꯤꯕꯅꯤ ꯑꯗꯨꯕꯨ ꯂꯥꯏꯕꯛ ꯊꯤꯕꯗꯒꯤ ꯀꯦꯞ ꯇꯦꯛꯁꯤꯗꯨ ꯀꯦꯞꯗꯨ ꯑꯩꯅ ꯍꯥꯏꯕ ꯃꯇꯝ ꯆꯞꯇꯅ ꯂꯥꯛꯇꯕꯒꯤ ꯑꯩꯒꯤ ꯐ꯭ꯂꯥꯏꯠꯁꯤ ꯀꯦꯟꯁꯦꯜ ꯑꯣꯏꯖꯔꯦ ꯑꯩꯒꯤ ꯐ꯭ꯂꯥꯏꯠ ꯐ꯭ꯂꯥꯜꯏꯠꯁꯤ ꯑꯩ ꯅꯪꯍꯧꯗ꯭ꯔꯦ ꯑꯗꯨꯅ ꯅꯨꯡꯁꯤꯗꯨꯅ ꯐ꯭ꯂꯥꯏꯠꯒꯤ ꯃꯤꯁꯤꯡꯅ ꯑꯩꯒꯤ ꯇꯤꯀꯦꯠ ꯔꯤꯐꯟ ꯇꯧꯕꯤꯅꯤꯉꯥꯏ ꯑꯩ ꯅꯣꯏꯗ ꯔꯤꯀ꯭ꯋꯦꯁ ꯇꯧꯖꯔꯤ ꯅꯨꯡꯁꯤꯗꯨꯅ ꯑꯩꯒꯤ ꯐ꯭ꯂꯥꯏꯠ ꯇꯤꯀꯦꯠꯀꯤ ꯃꯃꯜꯒꯤ ꯑꯩꯁꯤ ꯅꯦꯛꯁ ꯐ꯭ꯂꯥꯏꯠ ꯑꯣꯏꯒꯦꯔ ꯑꯃ ꯑꯣꯏꯒꯦꯔ ꯅꯣꯏꯅ ꯑꯦꯠꯖꯁ ꯑꯃ ꯇꯧꯕꯤꯅꯤꯉꯥꯏ ꯅꯣꯏꯗ ꯅꯤꯡꯁꯤꯡꯖꯕꯅꯤ ꯅꯣꯏꯗ ꯔꯤꯀ꯭ꯋꯦꯁ ꯇꯧꯕꯅꯤ ꯅꯨꯡꯁꯤꯗꯨꯅ ꯑꯩꯅ ꯍꯥꯏꯔꯤꯕ ꯃꯁꯤꯁꯤ ꯅꯣꯏ ꯌꯥꯕꯤꯌꯣ ꯌꯥꯕꯤꯌꯣ ꯍꯥꯏꯅ ꯑꯩ ꯅꯣꯏꯗ ꯅꯤꯡꯁꯤꯡꯖꯔꯤ